ꯑꯩꯈꯣꯏꯒꯤ ꯏꯟꯗꯤꯌꯥꯗ ꯇ꯭ꯔꯥꯟꯁꯄꯣꯔꯇꯤꯡ ꯇ꯭ꯔꯥꯟꯁꯄꯣꯔꯇꯦꯁꯟꯒꯤ ꯁꯤꯁꯇꯦꯝꯁꯦ ꯑꯗꯨꯛꯀꯤ ꯃꯇꯤꯛ ꯂꯩꯔꯦ ꯍꯥꯏꯕꯗꯤ ꯁꯝꯅ ꯍꯥꯏꯔꯒ ꯑꯗꯨꯝ ꯏꯁꯤꯡꯗ ꯆꯠꯄ ꯇ꯭ꯔꯥꯟꯁꯄꯣꯔꯇꯦꯁꯟ ꯑꯗꯩꯗꯤ ꯂꯝꯕꯤ ꯊꯣꯡ ꯂꯝꯕꯤ ꯊꯣꯡꯗ ꯆꯠꯄ ꯑꯗꯒꯤꯗꯤ ꯇ꯭ꯔꯦꯟ ꯑꯗꯒꯤꯗꯤ ꯑꯩꯈꯣꯏꯒꯤ ꯑꯦꯔꯣꯄ꯭ꯂꯦꯟ ꯍꯦꯂꯤꯀꯣꯞꯇꯔ ꯃꯌꯥꯝ ꯑꯃ ꯂꯩꯈ꯭ꯔꯦ ꯑꯗꯨꯅ ꯑꯩꯈꯣꯏꯒꯤ ꯁꯤꯁꯦ ꯀꯃꯥꯏꯅ ꯑꯩꯈꯣꯏꯗ ꯆꯦꯂꯦꯟꯖ ꯇꯧꯋꯤ ꯍꯥꯏꯇꯥꯔꯒꯗꯤ ꯑꯩꯈꯣꯏꯒꯤ ꯂꯩꯕꯥꯛꯁꯤꯗꯤ ꯇꯁꯦꯡꯅ ꯍꯥꯏꯔꯒ ꯂꯥꯏꯔꯤꯛ ꯂꯥꯏꯁꯨꯨ ꯌꯥꯝꯅ ꯍꯩꯕ ꯂꯝ ꯑꯣꯏꯗꯕ ꯑꯗꯨꯒ ꯍꯥꯏꯕꯗꯤ ꯆꯥꯎꯈꯠꯄ ꯑꯦꯔꯤꯌꯥ ꯈꯔꯗ ꯂꯥꯏꯔꯤꯛ ꯂꯥꯏꯁꯨꯨ ꯍꯩꯕ ꯃꯌꯥꯝ ꯑꯃ ꯂꯩꯈꯤꯕ ꯇꯥꯔꯒꯁꯨ ꯑꯩꯈꯣꯏꯒꯤ ꯏꯟꯗꯤꯌꯥꯗꯤ ꯈꯨꯡꯒꯪꯒꯤ ꯂꯝꯅ ꯍꯦꯟꯅ ꯅꯝꯕ ꯑꯗꯨꯅ ꯈꯔ ꯏꯖꯨꯀꯦꯇꯦꯠ ꯑꯣꯏꯕꯁꯦ ꯈꯔ ꯋꯥꯠꯂꯦ ꯑꯗꯨꯅ ꯇꯤꯛꯀꯦꯠꯀꯨꯝꯕ ꯀꯛꯄ ꯏꯌꯥꯔꯄꯣꯔꯠꯀꯨꯝꯕ ꯆꯠꯄ ꯁꯨꯃꯥꯏꯅ ꯇ꯭ꯔꯥꯟꯁꯄꯣꯔꯇꯦꯁꯟꯗ ꯆꯦꯂꯦꯟꯖꯦꯁ ꯃꯌꯥꯝ ꯑꯃꯗꯤ ꯂꯩ ꯑꯗꯨꯕꯨ ꯁꯤ ꯀꯃꯥꯏꯅ ꯐꯍꯟꯒꯗꯒꯦ ꯍꯥꯏ ꯇꯥꯔꯒꯗꯤ ꯏꯗꯨꯀꯦꯁꯟ ꯏꯖꯨꯀꯦꯁꯟ ꯐꯖꯅ ꯃꯔꯥꯡ ꯀꯥꯏꯅ ꯄꯤꯕꯤꯕ ꯍꯥꯏꯕ ꯇꯥꯔꯦꯀꯣ ꯍꯥꯏꯕꯗꯤ ꯈꯨꯡꯒꯪꯒꯤ ꯂꯝ ꯑꯣꯏꯔꯣ ꯑꯃ ꯆꯥꯎꯈꯠꯄ ꯂꯝꯗꯁꯨ ꯂꯥꯏꯔꯤꯛ ꯍꯩꯇꯕꯁꯨ ꯃꯌꯥꯝ ꯑꯃ ꯂꯩ ꯃꯣꯏꯁꯨ ꯐꯖꯅ ꯍꯩꯍꯟꯕꯤꯕ ꯑꯗꯨꯒ ꯂꯩꯔꯤꯕ ꯑꯩꯈꯣꯏꯒꯤ ꯍꯥꯏꯕꯗꯤ ꯑꯉꯝ ꯑꯊꯧ ꯃꯌꯥꯝ ꯑꯃ ꯂꯩꯀꯣ ꯑꯩꯈꯣꯏꯒꯤ ꯏꯟꯗꯤꯌꯥꯁꯤꯒꯤ ꯑꯣꯏꯅ ꯁ꯭ꯇꯦꯠꯀꯤ ꯑꯣꯏꯅ ꯑꯗꯨꯅ ꯂꯩꯔꯤꯕ ꯑꯉꯝ ꯑꯊꯧ ꯃꯌꯥꯝꯁꯤꯅ ꯃꯤꯠꯌꯦꯡ ꯆꯪꯕꯤꯕ ꯍꯥꯏꯇꯥꯔꯦ ꯍꯥꯏꯗꯤ ꯂꯝꯕꯤ ꯊꯣꯡ ꯐꯔꯛꯇꯕ ꯃꯇꯝꯗ ꯀꯃꯥꯏꯅ ꯁꯤ ꯏꯝꯄ꯭ꯔꯨꯚ ꯇꯧꯍꯟꯒꯅꯤ ꯍꯥꯏꯅ ꯑꯗꯨꯃꯥꯏꯅ ꯑꯣꯏꯅ ꯍꯥꯏꯖꯅꯤꯡꯉꯦ ꯑꯗꯨꯒ ꯃꯔꯨꯑꯣꯏꯕꯗꯤ ꯑꯩꯈꯣꯏꯒꯤ ꯂꯩꯕꯥꯛꯁꯤꯗ ꯏꯖꯨꯀꯦꯁꯟꯁꯦ ꯏꯖꯨꯀꯦꯁꯟꯁꯤꯅ ꯃꯦꯟ ꯏꯝꯄꯣꯔꯇꯦꯟꯅꯦꯅ ꯍꯥꯏꯅꯤꯡꯉꯤ